ꯍꯜꯂꯣ ꯎꯃꯔ ꯉꯁꯤꯁꯦ ꯑꯩ ꯌꯥꯝꯅ ꯃꯇꯥꯡ ꯆꯥꯅ ꯅꯪꯅ ꯒꯥꯔꯤ ꯊꯧꯕꯤꯔꯛꯄꯗꯨ ꯌꯥꯝ ꯐꯔꯦ ꯑꯩ ꯂꯝꯐꯦꯜꯗ ꯆꯥꯛ ꯊꯤꯟꯕ ꯆꯠꯂꯨꯕꯅꯤ ꯑꯅꯥꯕ ꯑꯃꯒꯤ ꯑꯗꯨ ꯑꯉꯥꯡꯁꯨ ꯌꯥꯎꯏ ꯑꯄꯤꯛꯄ ꯑꯃ ꯅꯣꯡꯁꯨ ꯆꯨꯔꯦ ꯑꯩ ꯃꯊꯣꯡ ꯃꯔꯝ ꯈꯪꯗꯗꯅ ꯒꯥꯔꯤ ꯀꯧꯐꯝꯁꯨ ꯈꯪꯗꯦ ꯒꯥꯔꯤꯁꯨ ꯑꯃꯠꯇꯁꯨ ꯆꯦꯜꯂꯝꯗ꯭ꯔꯦ ꯑꯗꯨꯗ ꯅꯪ ꯂꯥꯛꯑꯒ ꯑꯩꯒ ꯊꯦꯡꯅꯔꯒ ꯁꯤꯗꯩꯗ ꯅꯪꯅ ꯑꯩꯕꯨ ꯄꯤꯛꯑꯞ ꯇꯧꯕꯤꯔꯒ ꯌꯨꯝ ꯌꯧꯅꯕ ꯑꯁꯣꯏ ꯑꯉꯥꯝ ꯑꯃꯠꯇ ꯌꯥꯎꯗꯅ ꯄꯨꯕꯤꯔꯛꯑꯝꯕꯗꯨ ꯌꯥꯝ ꯅꯨꯡꯉꯥꯏꯔꯦ ꯑꯗꯨ ꯑꯩ ꯃꯗꯨꯒꯤꯗꯃꯛꯇ ꯅꯉꯣꯟꯗ ꯅꯨꯡꯉꯥꯏꯕ ꯍꯔꯥꯎꯕ ꯐꯣꯡꯗꯣꯛꯆꯔꯤ ꯅꯪꯅ ꯄꯩꯁꯥꯁꯨ ꯍꯦꯟꯅ ꯂꯧꯕꯤꯈꯤꯗ꯭ꯔꯦ ꯑꯗꯣ ꯅꯪꯒꯤꯁꯨ ꯌꯥꯏꯐꯕ ꯑꯣꯏꯌꯨ ꯑꯗꯣ ꯃꯇꯨꯡꯗꯁꯨ ꯅꯪꯒꯤ ꯑꯐꯕ ꯍꯥꯏꯕꯗꯨ ꯑꯣꯏꯍꯟꯁꯅꯨ